ꯑꯩꯈꯣꯏꯅ ꯍꯧꯖꯤꯛ ꯊꯥꯔꯤꯕ ꯄꯣꯠꯂꯝꯁꯤꯡꯗꯣ ꯀꯩꯒꯨꯝꯕ ꯑꯩꯅ ꯌꯨꯝꯗꯒꯤ ꯃꯄꯥꯟ ꯊꯣꯛꯑ ꯑꯩꯇꯣꯞꯄ ꯃꯐꯝ ꯆꯠꯈꯤ ꯃꯇꯝꯗ ꯏꯃꯨꯡꯒꯤ ꯑꯩꯒꯤ ꯑꯍꯜ ꯂꯃꯜ ꯑꯃꯗꯤ ꯏꯆꯤꯜ ꯏꯅꯥꯎꯁꯤꯡꯅ ꯌꯦꯡꯁꯤꯜꯍꯧꯕ ꯅꯠꯇ꯭ꯔꯒꯅ ꯃꯈꯣꯏꯅ ꯈꯨꯗꯣꯡ ꯆꯥꯗ꯭ꯔꯦ ꯃꯤ ꯅꯦꯛꯑꯒ ꯄꯩꯁꯥ ꯄꯤꯔꯒ ꯑꯗꯨꯃꯥꯏ ꯇꯧꯔꯒ ꯃꯣꯏꯕꯨ ꯌꯦꯡꯁꯤꯜꯍꯟꯕ ꯑꯗꯨꯃꯥꯏꯅ ꯇꯧꯋꯦ